ꯑꯩꯒꯤ ꯑꯉꯥꯡ ꯑꯣꯏꯔꯤꯀꯥꯟꯗꯒꯤ ꯍꯥꯏꯗꯤ ꯀꯥꯎꯕ ꯉꯝꯗ꯭ꯔꯕ ꯑꯩꯒꯤ ꯃꯦꯃꯣꯔꯤꯁ ꯑꯃ ꯍꯥꯏ ꯇꯥꯔꯒꯗꯤ ꯌꯥꯎꯁꯪ ꯃꯆꯨꯒꯤ ꯀꯨꯝꯍꯩ ꯑꯁꯤ ꯑꯩꯒꯤ ꯑꯉꯥꯡ ꯑꯣꯏꯔꯤꯀꯥꯟꯒꯤ ꯀꯥꯎꯕ ꯌꯥꯗ꯭ꯔꯕ ꯀꯨꯝꯍꯩ ꯑꯃꯅꯤ ꯃꯁꯤ ꯑꯩꯅ ꯀꯥꯎꯕ ꯌꯥꯗ꯭ꯔꯤꯕꯒꯤ ꯃꯔꯝꯗꯤ ꯃꯁꯤꯒꯤ ꯃꯇꯝ ꯑꯁꯤꯗ ꯑꯩꯒꯤ ꯂꯩꯀꯥꯏꯒꯤ ꯏꯃꯥꯟꯅꯕ ꯏꯃꯥꯟꯅꯕꯤꯁꯤꯡ ꯍꯥꯏꯗꯤ ꯃꯐꯝ ꯑꯇꯣꯞꯄꯗ ꯂꯩꯈꯤ ꯇꯥꯔꯒꯁꯨ ꯃꯁꯤꯒꯤ ꯀꯨꯝꯍꯩ ꯑꯁꯤꯅ ꯂꯥꯛꯄꯗꯗꯤ ꯑꯩꯈꯣꯏꯒꯤ ꯂꯩꯀꯥꯏꯗ ꯄꯨꯜꯂꯞ ꯂꯥꯛꯑꯒ ꯑꯩꯈꯣꯏ ꯄꯨꯜꯂꯞ ꯁꯦꯂꯦꯕ꯭ꯔꯦꯠ ꯇꯧꯃꯤꯟꯅꯩ ꯑꯗꯨꯗꯨꯒ ꯍꯥꯏꯗꯤ ꯑꯃꯒ ꯑꯃꯒ ꯅꯨꯡꯁꯤ ꯆꯥꯅꯕ ꯃꯑꯣꯡꯗ ꯈꯨꯠꯀ ꯈꯨꯠꯀ ꯁꯝꯅꯔꯒ ꯊꯥꯕꯜ ꯆꯣꯡꯃꯤꯟꯅꯕ ꯑꯃꯗꯤ ꯑꯕꯦꯔ ꯇꯩꯅꯕ ꯏꯁꯤꯡ ꯆꯥꯏꯁꯟꯅꯕ ꯑꯁꯤ ꯑꯩꯈꯣꯏꯒꯤ ꯑꯉꯥꯡ ꯑꯣꯏꯔꯤꯉꯩꯒꯤ ꯀꯥꯎꯕ ꯌꯥꯗ꯭ꯔꯕ ꯑꯃꯗꯤ ꯑꯩꯈꯣꯏꯒꯤ ꯀꯣꯛꯇ ꯆꯨꯗꯨꯅ ꯂꯩꯍꯧꯔꯒꯗꯕ ꯑꯩꯈꯣꯏꯒꯤ ꯅꯤꯡꯁꯤꯡꯕ ꯑꯃꯅꯤ ꯑꯃꯗꯤ ꯑꯩꯒꯤ ꯂꯩꯀꯥꯏꯒꯤ ꯏꯃꯥꯟꯅꯕꯁꯤꯡꯗ ꯍꯪꯕ ꯀꯥꯟꯗꯁꯨ ꯃꯈꯣꯏꯁꯨ ꯑꯉꯥꯡ ꯑꯣꯏꯔꯤꯀꯥꯟꯗ ꯑꯩꯈꯣꯏꯒꯤ ꯇꯧꯈꯤꯕ ꯌꯥꯎꯁꯪꯒꯤ ꯃꯑꯣꯡ ꯑꯗꯨ ꯑꯩꯈꯣꯏꯁꯨ ꯀꯥꯎꯕ ꯉꯝꯗꯦꯅ ꯍꯥꯏ ꯑꯗꯨꯗꯨꯅ ꯑꯩꯁꯨ ꯏꯁꯥꯒꯤ ꯑꯣꯏꯕ ꯂꯕꯦꯁ ꯃꯦꯃꯣꯔꯤ ꯍꯥꯏ ꯇꯥꯔꯒꯗꯤ ꯐꯣꯟꯗꯦꯁ ꯃꯦꯃꯣꯔꯤ ꯍꯥꯏ ꯇꯥꯔꯒꯗꯤ ꯑꯩ ꯌꯥꯎꯁꯪ ꯀꯨꯝꯍꯩ ꯃꯆꯨꯒꯤ ꯀꯨꯝꯍꯩ ꯑꯁꯤꯅꯤ ꯍꯥꯏꯅ ꯍꯥꯏꯖꯅꯤꯡꯉꯤ